ꯏꯁꯩ ꯁꯛꯄꯒꯤ ꯒꯨꯔꯨꯗꯒꯤ ꯈ꯭ꯋꯥꯏꯗꯒꯤ ꯐꯖꯅ ꯇꯝꯒꯦ ꯇꯝꯂꯤꯕ ꯌꯥꯏ ꯑꯗꯨꯕꯨ ꯑꯩꯗꯤ ꯇ꯭ꯋꯤꯇꯔ ꯑꯃꯠꯇ ꯂꯩꯇꯦ ꯑꯗꯨꯝ ꯏꯁꯥꯅ ꯑꯗꯨꯝ ꯏꯁꯩꯗꯣ ꯑꯗꯨꯝ ꯁꯠꯂꯒ ꯇꯧꯕꯅꯦ ꯑꯗꯣ ꯑꯣꯐꯤꯁꯦꯜ ꯂꯩꯇꯕꯒꯤ ꯋꯥꯅꯦ ꯑꯩꯁꯨ ꯑꯗꯨꯝ ꯑꯣꯟꯂꯥꯏꯟꯗ ꯌꯨꯇꯨꯞꯇ ꯏꯁꯩ ꯁꯛꯄ ꯃꯤꯅ ꯇꯧꯕ ꯃꯑꯣꯡꯗꯣ ꯑꯗꯨꯝ ꯌꯨꯇꯨꯞꯇ ꯇꯝꯕ ꯑꯗꯨꯒꯨꯝꯕꯗꯤ ꯇꯧꯋꯦ ꯃꯈꯣꯏꯒꯤ ꯌꯨꯇꯨꯞꯀꯤ ꯇ꯭ꯋꯤꯠꯇꯔꯁꯤꯡꯁꯦ ꯑꯩꯅ ꯑꯗꯨꯝ ꯐꯖꯅ ꯑꯗꯨꯗ ꯇꯝꯂꯤꯌꯦ ꯇꯝꯃꯁꯨ ꯑꯩ ꯑꯗꯨ ꯑꯦꯛꯁꯄꯤꯔꯤꯌꯦꯟꯁ ꯀꯃꯥꯏꯅ ꯇꯧꯕꯒꯦ ꯍꯥꯏꯗꯤ ꯌꯨꯇꯨꯞꯇ ꯀꯃꯥꯏꯅ ꯁꯣꯔ ꯐꯖꯅ ꯍꯣꯜꯂꯒ ꯑꯗꯨꯝ ꯇꯧꯕ ꯌꯥꯕꯒꯦ ꯍꯥꯏꯕ ꯑꯗꯨꯒꯨꯝꯕ ꯑꯣꯖꯥꯁꯤꯡꯅ ꯒꯨꯔꯨꯁꯤꯡꯅ ꯑꯗꯨꯝ ꯇꯥꯛꯄꯤꯌꯦ ꯑꯗꯨꯒꯨ ꯌꯨꯇꯨꯞꯇ ꯑꯗꯨꯝ ꯇꯝꯃꯦ